ꯑꯩꯅ ꯆꯠꯅꯤꯡꯕ ꯃꯐꯝꯁꯤ ꯁꯤꯔꯣꯏ ꯂꯤꯂꯤ ꯎꯈ꯭ꯔꯨꯜꯂꯣꯝꯗ ꯂꯩꯕ ꯑꯗꯨꯗ ꯆꯠꯅꯤꯡꯉꯤ ꯎꯈ꯭ꯔꯨꯜꯁꯤ ꯃꯤꯅ ꯁꯤꯔꯣꯏ ꯂꯤꯂꯤ ꯎꯈ꯭ꯔꯨꯜꯗ ꯂꯩꯕ ꯁꯤꯔꯣꯏ ꯂꯤꯂꯤꯒꯤ ꯆꯤꯡꯁꯤ ꯃꯤꯅ ꯍꯥꯏꯅꯕꯁꯤꯗ ꯌꯥꯝ ꯅꯨꯡꯉꯥꯏꯕ ꯑꯃꯁꯨꯡ ꯑꯦꯛꯁꯄꯤꯔꯤꯌꯦꯟꯁ ꯑꯃ ꯑꯣꯏꯌꯦ ꯍꯥꯏꯅ ꯍꯥꯏꯅꯩ ꯃꯤꯅ ꯑꯗꯨꯅ ꯑꯩꯁꯨ ꯆꯠꯅꯤꯡꯕ ꯆꯠꯅꯤꯡꯉꯤ ꯑꯗꯨꯅ ꯑꯩꯈꯣꯏꯁꯨ ꯏꯔꯨꯞꯈꯣꯏ ꯄꯨꯂꯞꯅ ꯏꯔꯨꯞꯈꯣꯏꯒ ꯄꯨꯟꯅ ꯑꯩꯒ ꯏꯔꯨꯞ ꯑꯍꯨꯝꯅꯤ ꯑꯗꯨ ꯑꯩꯈꯣꯏ ꯆꯠꯅꯤꯡꯉꯥꯏ ꯄ꯭ꯂꯥꯟ ꯇꯧꯔꯤ ꯆꯠꯄꯀꯥꯟꯁꯤꯗ ꯑꯩꯈꯣꯏ ꯑꯌꯨꯛ ꯄꯨꯡ ꯇꯔꯨꯛ ꯃꯣꯔꯅꯤꯡꯒꯤ ꯄꯨꯡ ꯇꯔꯨꯛꯀꯨꯝꯕꯗ ꯆꯠꯀꯅꯤ ꯇꯔꯨꯛꯇ ꯆꯠꯂꯒ ꯑꯩꯈꯣꯏ ꯆꯠꯇ꯭ꯔꯤꯉꯩ ꯃꯔꯛꯁꯤꯗ ꯀꯩꯅꯣ ꯄꯣꯠ ꯆꯩ ꯑꯂꯨꯝ ꯑꯂꯨꯝꯕ ꯈꯨꯃꯨꯛ ꯑꯂꯨꯝꯕ ꯈꯣꯡꯒ꯭ꯔꯥꯎ ꯑꯂꯨꯝꯕ ꯐꯨꯔꯤꯠ ꯖꯦꯛꯀꯦꯠ ꯂꯣꯏꯅ ꯄꯨꯒꯅꯤ ꯑꯃꯁꯨꯡ ꯁꯤꯔꯣꯏ ꯎꯈ꯭ꯔꯨꯜꯗꯤ ꯏꯪꯕ ꯃꯐꯝꯅꯤꯅ ꯁꯤꯔꯣꯏꯒꯤ ꯆꯤꯡꯅ ꯍꯦꯟꯅ ꯏꯪꯕꯅꯤꯅ ꯑꯩꯈꯣꯏꯅ ꯆꯠꯄꯀꯥꯟꯗ ꯑꯅꯥ ꯑꯌꯦꯛ ꯂꯩꯇꯅꯤꯡꯉꯥꯏ ꯍꯤꯗꯥꯛ ꯄꯨꯒꯅꯤ ꯑꯔꯨꯝ ꯑꯔꯨꯝꯕ ꯄꯣꯠ ꯆꯩ ꯄꯨꯒꯅꯤ ꯑꯂꯨꯝꯕ ꯑꯗꯨꯗ ꯑꯩꯈꯣꯏ ꯂꯩꯅꯤꯡꯉꯥꯏ ꯑꯃꯁꯨꯡ ꯇꯦꯟꯁꯨ ꯄꯨꯒꯅꯤ ꯂꯦꯛꯅꯤꯡꯉꯥꯏ ꯑꯩꯈꯣꯏ ꯄꯨꯡ ꯇꯔꯨꯛꯀꯨꯝꯕꯗ ꯆꯠꯄ ꯍꯧꯒꯅꯤ ꯆꯠꯄꯨ ꯆꯠꯂꯗꯤ ꯑꯃꯁꯨꯡ ꯑꯩꯈꯣꯏ ꯑꯗꯨ ꯌꯧꯔꯗꯤ ꯃꯣꯏꯅ ꯆꯤꯡꯗ ꯀꯥꯕꯗ ꯑꯋꯥꯕ ꯈꯧꯔꯥꯡꯕ ꯂꯩꯇꯅꯤꯡꯉꯥꯏ ꯑꯩꯈꯣꯏ ꯏꯁꯤꯡ ꯏꯁꯤꯡꯁꯨ ꯄꯨꯒꯅꯤ ꯏꯁꯤꯡ ꯕꯣꯇꯜ ꯁꯦꯠ ꯑꯃꯒꯨꯝꯕ ꯏꯁꯤꯡ ꯄꯨꯒꯅꯤ ꯑꯩꯈꯣꯏ ꯑꯗꯨꯗ ꯂꯩꯔꯒ ꯆꯠꯄꯀꯥꯟꯗ ꯊꯛꯅꯤꯡꯉꯥꯏ ꯆꯥꯅꯤꯡꯉꯥꯏ ꯊꯛꯅꯤꯡꯉꯥꯏ ꯑꯆꯥꯄꯣꯠ ꯈꯣꯏꯁꯨ ꯄꯨꯅꯤ ꯄꯨꯛꯂꯥꯝꯕꯒꯨꯝꯕ ꯀꯣꯛꯊꯣꯛꯅꯤꯡꯉꯥꯏ ꯑꯗꯨꯒ ꯁꯤꯔꯣꯏ ꯂꯤꯂꯤꯗ ꯆꯠꯂꯗꯤ ꯁꯤꯔꯣꯏ ꯂꯤꯂꯤ ꯃꯌꯥꯏꯗ ꯆꯤꯡ ꯃꯌꯥꯏꯗ ꯔꯦꯁ ꯇꯧꯅꯤꯡꯉꯥꯏ ꯃꯐꯝ ꯂꯩ ꯑꯗꯨꯗ ꯑꯩꯈꯣꯏ ꯃꯤꯅꯤꯠ ꯌꯥꯡꯈꯩ ꯄꯨꯡꯈꯥꯏꯒꯨꯝꯕ ꯑꯩꯈꯣꯏ ꯁꯤꯗ ꯄꯣꯊꯥꯒꯅꯤ ꯄꯣꯊꯥꯔꯒ ꯆꯥꯕ ꯑꯩꯈꯣꯏꯅ ꯄꯨꯕ ꯆꯥꯅꯤꯡꯉꯥꯏ ꯊꯛꯅꯤꯡꯉꯥꯏ ꯆꯥꯔ ꯊꯛꯀꯅꯤ ꯑꯗꯨꯒ ꯁꯤꯔꯣꯏ ꯂꯤꯂꯤꯗ ꯆꯠꯅꯤꯡꯕꯁꯦ ꯁꯤꯔꯣꯏ ꯂꯤꯂꯤꯒꯤ ꯂꯩ ꯂꯤꯂꯤ ꯄꯔꯤꯊ꯭ꯔꯤꯕꯤꯗ ꯁꯤꯔꯣꯏ ꯂꯤꯂꯤ ꯑꯗꯨꯅ ꯑꯃꯈꯛ ꯎꯈ꯭ꯔꯨꯜꯗ ꯂꯩꯕ ꯑꯗꯨꯒꯤ ꯌꯥꯝ ꯌꯨꯅꯤꯛ ꯑꯣꯏꯕꯒꯤ ꯑꯗꯨꯁꯨ ꯌꯦꯡꯅꯤꯡꯕ ꯑꯃꯁꯨꯡ ꯃꯣꯏꯒꯤ ꯅꯦꯆꯔ ꯑꯗꯨꯗ ꯆꯤꯡꯗ ꯑꯃꯁꯨꯡ ꯑꯗꯨꯗ ꯂꯩꯔꯤꯕ ꯃꯤꯒꯤ ꯃꯣꯏꯅ ꯂꯩꯕ ꯃꯣꯏꯅ ꯆꯥꯐꯝ ꯃꯣꯏꯅ ꯀꯔꯤ ꯊꯕꯛ ꯇꯧꯐꯝ ꯑꯃꯁꯨꯡ ꯆꯤꯡꯒꯤ ꯐꯖꯔꯕ ꯅꯦꯆꯔ ꯑꯃꯁꯨꯡ ꯑꯗꯨꯒꯤ ꯂꯩ ꯌꯦꯡꯅꯤꯡꯉꯥꯏ ꯑꯗꯨꯗ ꯆꯠꯂꯗꯤ ꯃꯤꯅ ꯍꯥꯏꯅꯩ ꯑꯗꯨꯕꯨ ꯁꯤꯔꯣꯏ ꯂꯤꯂꯤꯕꯨ ꯌꯧꯔꯗꯤ ꯁꯤꯔꯣꯏ ꯂꯤꯂꯤꯁꯤꯅ ꯑꯩꯈꯣꯏꯕꯨ ꯋꯥꯈꯟ ꯄꯦꯜꯍꯟꯕ ꯑꯃꯁꯨꯡ ꯂꯩ ꯃꯁꯛ ꯎꯕꯗ ꯆꯤꯡꯒꯤ ꯃꯁꯛ ꯎꯕꯗ ꯅꯦꯆꯔꯒꯤ ꯃꯁꯛ ꯎꯕꯗ ꯑꯃꯁꯨꯡ ꯑꯗꯨꯒ ꯋꯦꯗꯔ ꯂꯩꯕꯗ ꯑꯩꯈꯣꯏ ꯄꯦꯜꯍꯟꯕ ꯑꯃꯁꯨꯡ ꯊꯝꯃꯣꯏ ꯊꯝꯃꯣꯏ ꯅꯨꯡꯉꯥꯏꯍꯟꯕ ꯄꯤꯁ ꯄꯤꯌꯦ ꯍꯥꯏꯅ ꯍꯥꯏꯅꯩ ꯑꯗꯨꯗ ꯁꯤꯔꯣꯏ ꯁꯤꯔꯣꯏ ꯂꯤꯂꯤ ꯆꯤꯡ ꯆꯠꯄꯁꯤ ꯋꯥꯗꯤ ꯋꯥꯏ ꯍꯥꯏꯕꯗꯤ ꯆꯤꯡ ꯑꯅꯤ ꯑꯍꯨꯝ ꯆꯠꯄꯅꯤꯅ ꯌꯥꯝ ꯋꯥꯏ ꯑꯗꯨꯕꯨ ꯑꯩꯈꯣꯏꯒꯤ ꯑꯦꯛꯁꯄꯤꯔꯤꯌꯦꯟꯁ ꯑꯃ ꯑꯣꯏꯅ ꯏꯔꯨꯞ ꯏꯄꯥꯡꯁꯤꯡꯒ ꯄꯨꯂꯞ ꯆꯠꯄꯅꯤꯅ ꯍꯔꯥꯎ ꯅꯨꯡꯉꯥꯏꯅ ꯏꯔꯨꯞ ꯏꯄꯥꯡꯁꯤꯡꯒ ꯎꯅꯔꯒ ꯉꯥꯡꯅꯔꯒ ꯌꯥꯝ ꯅꯨꯡꯉꯥꯏ ꯆꯠꯂꯁꯨ ꯑꯃꯁꯨꯡ ꯏꯔꯨꯞ ꯃꯄꯥꯡꯁꯤꯡꯅꯁꯨ ꯅꯨꯡꯇꯤꯒꯤ ꯑꯗꯨꯝ ꯑꯩꯈꯣꯏ ꯉꯥꯡꯅꯕꯗ ꯃꯣꯏꯅ ꯍꯥꯏꯅꯦ ꯁꯤꯔꯣꯏ ꯂꯤꯂꯤ ꯁꯤꯔꯣꯏ ꯁꯤꯔꯣꯏ ꯂꯤꯂꯤꯁꯦ ꯆꯠꯁꯤꯅ ꯑꯗꯨꯝ ꯍꯥꯏꯅꯩ ꯑꯗꯨꯅ ꯑꯩꯈꯣꯏꯁꯦ ꯆꯠꯄꯕꯨꯗꯤ ꯆꯠꯀꯅꯤ